ꯍꯣꯁꯄꯤꯇꯥꯜꯂꯤꯇꯤ ꯃꯦꯅꯦꯖꯃꯦꯟ ꯑꯁꯤ ꯌꯥꯝꯅ ꯏꯀꯥꯏ ꯈꯨꯝꯅꯐꯝ ꯊꯣꯛꯏ ꯍꯥꯏꯕꯗꯤ ꯃꯣꯏꯅ ꯑꯩꯈꯣꯏꯕꯨ ꯔꯦꯁꯄꯦꯛ ꯒꯥꯏꯠ ꯇꯧꯕꯤ ꯃꯤꯡ ꯆꯟꯕ ꯑꯃꯁꯨꯡ ꯂꯥꯏꯌꯦꯡꯕ ꯂꯥꯛꯄꯗ ꯅꯤꯡꯊꯤꯖꯅ ꯑꯩꯈꯣꯏꯕꯨ ꯍꯥꯏꯠ ꯇꯧꯕꯤꯕ ꯂꯥꯏꯌꯦꯡꯕꯗ ꯃꯇꯦꯡ ꯄꯥꯡꯕꯤꯕ ꯃꯤꯡ ꯆꯟꯐꯝ ꯀꯌꯥꯗ ꯑꯩꯈꯣꯏ ꯁꯤꯗ ꯆꯟꯒꯗꯕꯅꯤ ꯁꯤꯗ ꯆꯠꯂꯣꯏꯗꯕꯅꯤ ꯍꯥꯏꯕ ꯑꯗꯨ ꯃꯣꯏꯅ ꯒꯥꯏꯗꯦꯟꯁ ꯇꯧꯕꯤ ꯃꯣꯏꯅ ꯈꯨꯠꯁꯝꯅ ꯁꯤ ꯀꯥꯎꯟꯇꯔꯗ ꯆꯠꯂꯨ ꯁꯤ ꯀꯥꯎꯟꯇꯔꯗ ꯆꯠꯀꯅꯨ ꯍꯥꯏꯕ ꯑꯗꯨ ꯑꯩꯈꯣꯏꯗ ꯇꯥꯛꯄꯤ ꯑꯩꯈꯣꯏꯕꯨ ꯂꯝꯖꯤꯡꯅꯕ ꯏꯁꯇꯥꯞ ꯃꯇꯤꯛ ꯆꯥꯅ ꯂꯩ ꯏꯁꯇꯥꯞꯁꯤꯡ ꯑꯗꯨꯅ ꯑꯁꯣꯟ ꯑꯅꯥ ꯂꯥꯛꯄ ꯄꯦꯁꯦꯟꯁꯤꯡꯗꯨ ꯃꯣꯏꯅ ꯄꯥꯏꯔꯒ ꯈꯨꯠ ꯁꯝꯕꯤꯔꯒ ꯄꯨꯁꯤꯟꯕꯤ ꯃꯣꯏꯅ ꯁꯤꯗ ꯐꯝꯍꯟꯕꯤꯔꯒ ꯏꯁꯇꯥꯞꯁꯤꯡꯅ ꯐꯝꯃꯟꯕ ꯆꯧꯀ꯭ꯔꯤꯗꯨꯐꯥꯎꯕ ꯂꯧꯊꯣꯛꯑꯒ ꯃꯣꯏꯗ ꯐꯝꯍꯟꯕꯤ ꯃꯣꯏꯅ ꯑꯗꯨꯒꯤ ꯃꯇꯨꯡꯗ ꯏꯁꯩ ꯀꯩꯀꯥ ꯄꯤꯊꯛꯄ ꯋꯥꯕ꯭ꯔꯥ ꯈꯣꯠꯄ꯭ꯔꯥ ꯀꯃꯥꯏꯅ ꯇꯧꯒꯦ ꯂꯥꯛꯄꯗ ꯖꯔꯅꯤ ꯍꯥꯏꯕ ꯑꯗꯨ ꯌꯥꯝꯅ ꯅꯨꯡꯉꯥꯏꯅ ꯋꯥ ꯍꯪꯅꯩ ꯈꯣꯠꯅꯩ